ꯍꯂꯣ ꯏꯇꯥꯎ ꯕꯁꯤꯔ ꯑꯩ ꯉꯁꯤ ꯀꯩꯅꯣꯝꯇ ꯍꯥꯏꯒꯦ ꯃꯃꯥꯡ ꯑꯩꯅ ꯇꯇꯥ ꯏꯟꯗꯤꯒꯣ ꯑꯃ ꯀꯥꯔ ꯑꯃ ꯑꯩꯅ ꯏꯝꯐꯥꯜ ꯆꯠꯄ ꯃꯇꯝꯗ ꯃꯍꯥꯛꯀꯤ ꯀꯥꯔ ꯑꯗꯣ ꯑꯩꯅ ꯅꯦꯛꯄꯅꯦ ꯑꯗꯣ ꯃꯍꯥꯛꯀꯤ ꯀꯥꯔ ꯑꯗꯣ ꯍꯧꯖꯤꯛ ꯍꯧꯖꯤꯛ ꯑꯩꯅ ꯅꯉꯣꯟꯗ ꯀꯣꯜ ꯇꯧꯖꯔꯛꯂꯤꯕ ꯑꯁꯤ ꯑꯩꯈꯣꯏꯒꯤ ꯐꯦꯕꯋꯥꯔꯤꯒꯤ ꯗꯦꯠ ꯇ꯭ꯋꯦꯟꯇꯤꯗ ꯑꯩꯈꯣꯏꯒꯤ ꯏꯃꯥꯒꯤ ꯏꯃꯥꯒꯤ ꯑꯩꯈꯣꯏ ꯏꯃꯥꯒꯤ ꯑꯃꯨꯛ ꯍꯣꯁꯄꯤꯇꯥꯜꯗ ꯆꯦꯛ ꯆꯠꯀꯅꯤ ꯑꯗꯨꯗ ꯃꯍꯥꯛꯀꯤ ꯀꯥꯔ ꯑꯗꯨ ꯑꯃꯨꯛ ꯍꯟꯅ ꯑꯩꯅ ꯑꯃꯨꯛ ꯔꯦꯖꯥꯞ ꯇꯧꯖꯕ ꯌꯥꯒꯗ꯭ꯔꯥ ꯍꯥꯏꯕꯗꯨ ꯃꯍꯥꯛ ꯃꯉꯣꯟꯗ ꯑꯝꯇ ꯍꯪꯉꯒ ꯑꯩꯉꯣꯟꯗ ꯄꯥꯎ ꯍꯥꯏꯕꯤꯔꯛꯑꯣ